ꯑꯩ ꯑꯩꯅ ꯏꯕ ꯄꯥꯝꯂꯤꯕꯒꯤ ꯃꯔꯝꯁꯤꯡ ꯑꯗꯨꯗꯤ ꯈꯨꯟꯅꯥꯏꯁꯤꯡꯕꯨ ꯈꯨꯟꯅꯥꯏꯁꯤꯡ ꯑꯁꯤꯒꯤ ꯃꯔꯝꯗ ꯍꯦꯟꯅ ꯏꯕ ꯄꯥꯝꯃꯤ ꯑꯩꯈꯣꯏꯒꯤ ꯁꯔꯀꯥꯔꯁꯤꯡ ꯑꯁꯤꯒꯤ ꯊꯧꯋꯥ ꯁꯥꯔꯛ ꯁꯥꯗ꯭ꯔꯕ ꯊꯧꯋꯥ ꯁꯥꯗ꯭ꯔꯕ ꯑꯁꯤꯒꯤ ꯃꯔꯝ ꯑꯁꯤꯒꯤ ꯃꯈꯣꯏꯁꯤꯡꯒꯤ ꯑꯁꯣꯏꯕꯁꯤꯡ ꯀꯅꯥꯅꯁꯨ ꯇꯥꯛꯄꯤꯅꯕ ꯂꯩꯔꯛꯇꯕ ꯃꯈꯣꯏꯒꯤ ꯑꯉꯝ ꯑꯅꯤꯡꯕ ꯑꯄꯥꯝꯕ ꯊꯕꯛ ꯇꯧꯔꯛꯄ ꯇꯧꯔꯛ ꯂꯕꯅꯤ ꯇꯧꯔꯛꯂꯕꯅꯤ ꯈꯨꯟꯅꯥꯏꯁꯤꯡ ꯑꯁꯤꯗ ꯅꯨꯡꯁꯤ ꯆꯥꯟꯅꯥꯅ ꯂꯩꯃꯤꯟꯅꯔꯛꯄ ꯑꯃꯒ ꯑꯃꯒ ꯈꯠꯅ ꯆꯩꯅꯗꯅ ꯆꯩꯅꯔꯛꯇꯕ ꯑꯃ ꯑꯃꯒ ꯅꯨꯡꯁꯤ ꯆꯥꯟꯅꯅ ꯂꯩꯃꯤꯟꯅꯔꯛꯄ ꯑꯁꯤꯅꯤ